ꯑꯩꯅ ꯃꯤꯟꯇ꯭ꯔꯥꯗꯒꯤ ꯅ꯭ꯌꯨ ꯕꯦꯂꯦꯟꯁꯀꯤ ꯈꯣꯡꯎꯞ ꯑꯃ ꯀꯛꯑꯦ ꯑꯣꯐꯔ ꯂꯩꯔꯤꯀꯥꯟꯗ ꯑꯗꯣ ꯃꯃꯜꯁꯨ ꯑꯗꯨꯝ ꯌꯥꯏꯌꯦ ꯌꯥꯝ ꯍꯦꯟꯅ ꯇꯥꯡꯕꯁꯨ ꯑꯣꯏꯗꯦ ꯗꯤꯁꯀꯥꯎꯟ ꯂꯩꯔꯝꯕꯒꯤ ꯌꯧꯔꯛꯄꯁꯨ ꯍꯞꯇꯥ ꯑꯅꯤꯒꯤ ꯃꯅꯨꯡꯗ ꯑꯗꯨꯝ ꯌꯧꯔꯛꯑꯦ ꯅꯨꯃꯤꯠ ꯇꯥꯔꯃꯔꯤꯒꯤ ꯃꯅꯨꯡꯗ ꯑꯗꯨꯒ ꯄꯣꯠꯇꯣ ꯌꯥꯝꯅ ꯐꯩꯌꯦ ꯈꯣꯡꯎꯞꯇꯣ ꯌꯥꯝꯅꯁꯨ ꯌꯥꯡꯉꯦ ꯑꯗꯨꯒ ꯁꯣꯜꯁꯨ ꯌꯥꯝꯅ ꯐꯩ ꯑꯈꯨꯒ ꯀꯩꯀꯥꯁꯨ ꯒ꯭ꯔꯨꯞꯁꯨ ꯌꯥꯝꯅ ꯐꯖꯟꯅ ꯂꯩꯌꯦ ꯆꯠꯊꯣꯛ ꯆꯠꯁꯤꯟꯒꯤ ꯑꯣꯏꯅꯁꯨ ꯌꯥꯝꯅ ꯑꯗꯨꯝ ꯐꯦꯁꯅꯦꯕꯜꯁꯨ ꯑꯣꯏ ꯑꯗꯨꯒ ꯁ꯭ꯄꯣꯔꯠꯁ ꯀꯩꯀꯥꯒꯤ ꯑꯣꯏꯅ ꯂꯝꯖꯦꯟ ꯆꯦꯟꯕ ꯈꯣꯠꯄꯗ ꯇꯣꯡꯅꯕꯗꯁꯨ ꯌꯥꯝꯅ ꯅꯨꯡꯉꯥꯏ ꯑꯗꯒꯤ ꯗꯤꯖꯥꯏꯟꯗꯨꯁꯨ ꯌꯥꯝꯅ ꯇ꯭ꯔꯦꯟꯗꯤ ꯑꯣꯏꯌꯦ ꯑꯗꯨꯗꯨꯅ ꯁꯤꯒꯤ ꯄꯣꯠꯁꯤꯒꯤ ꯑꯣꯏꯅꯗꯤ ꯌꯥꯝꯅ ꯅꯨꯉꯥꯏꯖꯩ ꯄꯣꯠꯇꯣ ꯑꯗꯨꯝ ꯃꯃꯜꯗꯨꯒ ꯆꯥꯟꯅꯅ ꯑꯐꯕ ꯑꯗꯨꯝ ꯐꯪꯉꯛꯑꯦ